ꯔꯦꯗꯤꯑꯣ ꯇꯤꯚꯤ ꯈꯕꯔ ꯃꯅꯤꯄꯨꯔꯤ ꯂꯣꯟꯅ ꯑꯌꯥꯝꯕ ꯀꯃꯟ ꯑꯣꯏꯅ ꯁꯤꯖꯤꯟꯅꯩ ꯃꯅꯤꯄꯨꯔꯤ ꯂꯣꯟꯅ ꯁꯤꯖꯤꯟꯅꯕꯅꯤꯅ ꯌꯥꯝꯅ ꯅꯨꯡꯉꯥꯏ ꯏꯁꯥꯒꯤ ꯂꯣꯟ ꯑꯣꯏꯕꯅꯤꯅ ꯑꯗꯨꯕꯨ ꯃꯅꯤꯄꯨꯔꯗ ꯂꯩꯕꯁꯦ ꯀꯥꯡꯂꯨꯞ ꯃꯁꯤꯡ ꯌꯥꯝꯅ ꯈꯨꯟꯗꯥꯏ ꯑꯗꯨꯕꯨ ꯑꯩꯈꯣꯏꯒꯤ ꯃꯅꯤꯄꯨꯔꯤ ꯃꯅꯤꯄꯨꯔꯤ ꯂꯣꯟꯁꯤ ꯁꯤꯅ ꯑꯌꯥꯝꯕ ꯂꯣꯏꯅ ꯄꯥꯎ ꯐꯥꯎꯅꯩ ꯃꯅꯤꯄꯨꯔꯤ ꯂꯣꯟꯁꯤꯅ ꯂꯣꯏꯅ ꯁꯤꯖꯤꯟꯅꯩ ꯔꯦꯗꯤꯑꯣꯗꯁꯨ ꯇꯤꯂꯤꯚꯤꯖꯟꯗꯁꯨ ꯃꯅꯤꯄꯨꯔ ꯂꯣꯟꯅ ꯂꯣꯏꯅ ꯑꯌꯥꯝꯕ ꯍꯥꯞꯄꯦ ꯃꯅꯤꯄꯨꯔ ꯂꯣꯟꯅ ꯑꯌꯥꯝꯕ ꯂꯣꯏꯅ ꯉꯥꯡꯉꯦ ꯃꯥꯅꯤꯄꯨꯔ ꯂꯣꯟꯅ ꯑꯌꯥꯝꯕ ꯂꯣꯏꯅ ꯄ꯭ꯔꯤꯟꯠ ꯇꯧꯕꯗꯁꯨ ꯈꯕꯔꯗꯁꯨ ꯔꯦꯗꯤꯑꯣꯗꯁꯨ ꯇꯤꯚꯤꯗꯁꯨ ꯈꯕꯔꯗꯁꯨ ꯃꯅꯤꯄꯨꯔ ꯂꯣꯟ ꯉꯥꯛꯇ ꯁꯤꯖꯤꯟꯅꯩ ꯑꯗꯨꯅ ꯃꯅꯤꯄꯨꯔ ꯂꯣꯟꯅ ꯌꯥꯝ ꯅꯨꯡꯉꯥꯏ ꯁꯤꯖꯤꯟꯅꯕ ꯇꯥꯕꯗꯁꯨ ꯏꯁꯥꯒꯤ ꯂꯣꯟ ꯑꯣꯏꯕꯅꯤꯅ